ꯃꯤꯑꯣꯏꯕ ꯈꯨꯗꯤꯡꯃꯛ ꯅꯣꯡꯃꯗꯤ ꯂꯣꯏꯅ ꯁꯤꯔꯗꯕꯅꯤ ꯑꯗꯨꯕꯨ ꯍꯤꯡꯂꯤꯉꯩꯒꯤ ꯃꯇꯝꯗ ꯇꯧꯗꯕ ꯌꯥꯗ꯭ꯔꯕ ꯊꯕꯛ ꯃꯌꯥꯝ ꯑꯃ ꯂꯩ ꯃꯔꯝꯗꯤ ꯌꯨꯝ ꯀꯩ ꯄꯥꯟꯗꯕ ꯌꯥꯗꯦ ꯅꯨꯄꯤ ꯑꯉꯥꯡ ꯊꯤꯗꯕ ꯌꯥꯗꯦ ꯑꯗꯨꯒ ꯑꯩꯒꯤ ꯆꯥꯅꯕ ꯒꯔꯃꯦꯟꯒꯤ ꯖꯣꯕ ꯑꯣꯏꯔꯣ ꯕꯤꯖꯤꯅꯦꯁꯄꯨ ꯑꯣꯏꯔꯣ ꯊꯕꯛ ꯑꯃ ꯇꯧꯅꯅꯕ ꯍꯣꯠꯅꯕꯗ ꯃꯗꯨ ꯑꯩ ꯃꯥꯡꯗ ꯐꯤꯔꯦꯞ ꯆꯞ ꯆꯥꯅ ꯑꯃꯗꯤ ꯑꯣꯏꯒꯦ ꯍꯥꯏꯅ ꯈꯜꯂꯤ ꯑꯗꯨꯕꯨ ꯂꯥꯏꯕꯛ ꯐꯕꯗꯒꯤ ꯑꯩ ꯊꯕꯛ ꯑꯃ ꯇꯧꯒꯦꯅ ꯍꯣꯠꯅꯕ ꯃꯇꯝꯗ ꯑꯩ ꯊꯕꯛ ꯑꯃ ꯒꯝꯃꯦꯟꯒꯤ ꯖꯣꯕ ꯄꯨꯂꯤꯁ ꯑꯃ ꯑꯣꯏꯅꯅꯕ ꯍꯣꯠꯅꯕꯗ ꯃꯗꯨꯃꯛ ꯐꯪꯈꯤ ꯃꯔꯝꯗꯤ ꯃꯁꯤ ꯐꯪꯅꯅꯕ ꯍꯣꯠꯅꯕ ꯃꯇꯝꯗ ꯑꯋꯥꯕ ꯀꯌꯥꯁꯨ ꯃꯥꯏꯌꯣꯛꯅꯈꯤ ꯃꯁꯤ ꯃꯔꯝꯗꯤ ꯏꯁꯥ ꯐꯤꯠꯅꯦꯁ ꯏꯁꯥ ꯁꯥꯖꯦꯟ ꯇꯧꯁꯟꯗꯕ ꯌꯥꯗꯦ ꯃꯔꯝꯗꯤ ꯏꯁꯥ ꯐꯠꯇ꯭ꯔꯒꯗꯤ ꯃꯗꯨ ꯃꯗꯨꯃꯛ ꯍꯥꯏꯔꯤꯕ ꯈꯨꯗꯤꯡꯃꯛ ꯑꯗꯨ ꯑꯝꯇ ꯇꯧꯕ ꯌꯥꯔꯣꯏꯗꯕꯅ ꯃꯔꯝ ꯑꯣꯏꯔꯒ ꯃꯗꯨ ꯆꯦꯟꯕ ꯆꯣꯡꯕ ꯁꯥꯟꯅꯕ ꯂꯣꯏꯅ ꯈꯨꯗꯤꯡꯃꯛ ꯑꯁꯤ ꯇꯧꯕ ꯃꯊꯧ ꯇꯥꯏ ꯃꯗꯨ ꯑꯩꯉꯣꯟꯗꯁꯨ ꯇꯧꯈꯤ